ꯃꯐꯝ ꯑꯁꯤꯗ ꯉꯥꯃꯤꯁꯤꯡꯒꯤ ꯐꯨꯔꯨꯞꯁꯤꯡ ꯂꯩ ꯑꯗꯨꯗꯤ ꯑꯣꯜ ꯂꯣꯛꯇꯥꯛ ꯂꯦꯛ ꯑꯦꯔꯤꯌꯥ ꯐꯤꯁꯔ ꯌꯨꯅꯤꯌꯟ ꯃꯅꯤꯄꯨꯔꯅꯤ ꯑꯗꯨꯗꯤ ꯑꯦ ꯑꯦꯜ ꯑꯦꯜ ꯑꯦ ꯑꯦꯐ ꯌꯨ ꯑꯦꯝ ꯃꯦꯝꯕꯔꯁ ꯃꯗꯨꯗ ꯃꯦꯝꯕꯔꯁꯤꯡ ꯆꯥꯝꯃꯃꯨꯛꯇꯤ ꯂꯩ ꯃꯗꯨꯒ ꯑꯩꯈꯣꯏ ꯃꯗꯨꯏ ꯐꯨꯔꯨꯞꯇꯨꯗꯗꯤ ꯑꯩꯈꯣꯏ ꯌꯥꯎꯖꯗꯦ ꯑꯩꯈꯣꯏꯗꯤ ꯑꯗꯨꯝ ꯈꯨꯡꯒꯪꯗ ꯅꯣꯡ ꯀꯩꯀꯩ ꯆꯨꯔꯛꯑꯒ ꯑꯗꯨꯃꯥꯏꯅ ꯇꯧꯔꯒ ꯑꯍꯤꯡꯒꯨꯝꯕ ꯂꯦꯛꯑꯒ ꯄꯥꯠꯀꯨꯝꯕꯗ ꯐꯥꯖꯕꯅꯤ ꯏꯃꯥ ꯏꯟꯗꯣꯜ ꯏꯕꯣꯛꯁꯤꯡꯒꯤ ꯃꯇꯨꯡ ꯏꯟꯅꯔꯒ ꯑꯩꯈꯣꯏ ꯃꯤ ꯃꯉꯥ ꯇꯔꯥꯃꯨꯛ ꯒ꯭ꯔꯨꯞ ꯒ꯭ꯔꯨꯞ ꯄꯨꯟꯖꯜꯂꯒ ꯆꯠꯆꯩ ꯑꯗꯨꯃꯥꯏꯅ ꯇꯧꯔ ꯐꯥꯖꯕꯅꯤ ꯑꯩꯈꯣꯏꯒꯤ ꯊꯥꯡꯒꯩꯁꯦꯡꯅ ꯃꯗꯨꯏ ꯐꯨꯔꯨꯞꯇꯨꯗ ꯌꯥꯎꯖꯕ ꯂꯩꯖꯗꯦ ꯑꯗꯣ ꯍꯣꯏ ꯉꯥꯃꯤꯁꯤꯡꯅ ꯄꯥꯡꯊꯣꯛꯄ ꯀꯩꯅꯣ ꯃꯦꯂꯥꯒꯨꯝꯕ ꯐꯦꯁꯇꯤꯚꯦꯜ ꯉꯥꯒꯤ ꯐꯦꯁꯇꯤꯚꯦꯜ ꯈꯔꯗꯤ ꯂꯩ ꯃꯗꯨꯗꯤ ꯐꯦꯁꯇꯤꯚꯦꯜꯗꯨꯅ ꯅꯤꯡꯉꯣꯜ ꯆꯥꯛꯀꯧꯕ ꯑꯩꯈꯣꯏꯒꯤ ꯊꯧꯔꯝ ꯑꯗꯨꯒꯨꯝꯕ ꯃꯇꯝꯗ ꯄꯥꯡꯊꯣꯛꯏ ꯑꯗꯣ ꯈꯨꯡꯒꯪ ꯑꯃꯃꯝ ꯏꯝꯐꯥꯜꯗꯅꯤ ꯈꯪꯗꯦ ꯑꯗꯩ ꯑꯩꯈꯣꯏꯒꯤ ꯈꯨꯡꯒꯪ ꯃꯛꯇꯁꯨ ꯄꯥꯡꯊꯣꯛꯏ ꯉꯥꯁꯤꯡꯗꯣ ꯃꯌꯥꯝ ꯐꯥꯒꯠꯂ ꯄꯨꯈꯠꯂꯛꯑꯒ ꯑꯍꯣꯡ ꯑꯆꯥꯎ ꯇꯧꯔꯒ ꯊꯥꯗꯣꯛꯄ ꯑꯗꯨꯝꯕ ꯐꯦꯁꯇꯤꯚꯦꯜꯗꯤ ꯂꯩꯖꯩ